ꯍꯜꯂꯣ ꯀꯅꯥ ꯑꯥ ꯇꯥꯏꯌꯦ ꯇꯥꯏꯌꯦ ꯑꯣ ꯗꯨꯀꯥꯟꯒꯤ ꯃꯤꯗꯨꯔꯥ ꯗꯨꯀꯥꯟꯒꯤ ꯏꯌꯥꯝꯕꯗꯣ ꯑꯣ ꯑꯥ

ꯑꯩꯁꯦ ꯑꯉꯥꯡ ꯌꯨꯝꯗ ꯑꯉꯥꯡ ꯕꯣꯔꯗꯤꯡ ꯊꯝꯖꯕ ꯑꯗꯣ ꯑꯉꯥꯡ ꯕꯣꯔꯗꯤꯡꯗꯣ ꯊꯝꯖꯕꯅꯤꯅ ꯏꯟꯖꯥꯡ ꯃꯩꯖꯥꯡ ꯀꯩꯀꯥ ꯑꯂꯨ ꯍꯋꯥꯏ ꯀꯩꯀꯥ ꯈꯔ ꯄꯣꯠ ꯑꯌꯥꯝꯕ ꯈꯔ ꯌꯦꯡꯖꯒꯦꯅ ꯇꯧꯕ ꯑꯗꯣ ꯁꯣꯝꯒꯤ ꯗꯨꯀꯥꯟꯗ ꯂꯣꯏ ꯐꯪꯕꯤꯕ ꯅꯠꯇ꯭ꯔꯣ ꯑꯣ ꯑꯣ ꯑꯗꯣ ꯄꯣꯠꯁꯦ ꯈꯔ ꯌꯥꯝ ꯂꯧꯖꯕ ꯌꯥꯒꯗꯕ ꯅꯠꯇ꯭ꯔꯣ ꯄꯣꯠ ꯍꯥꯏꯗꯤ ꯑꯉꯥꯡ ꯕꯣꯔꯗꯤꯡ ꯊꯝꯕꯅꯤꯅ ꯑꯗꯨꯝ ꯄꯣꯠꯁꯦ ꯈꯔ ꯌꯥꯝꯗ꯭ꯔꯗꯤ ꯌꯥꯔꯣꯏꯑꯕ ꯑꯗꯨꯗꯨꯅ ꯑꯂꯨ ꯍꯋꯥꯏ ꯀꯩꯀꯥꯁꯦ ꯑꯗꯨꯝ ꯈꯔ ꯌꯥꯝꯅ ꯑꯗꯨꯝ ꯂꯧꯖꯕ ꯌꯥꯒꯗꯕ ꯅꯠꯇ꯭ꯔꯣ ꯍꯣꯏ ꯍꯣꯏ ꯍꯥꯏꯖꯔꯛꯀꯦ ꯍꯥꯏꯖꯔꯛꯀꯦ ꯑꯂꯨ ꯀꯦꯖꯤ ꯇꯔꯥ ꯍꯋꯥꯏ ꯀꯦꯖꯤ ꯃꯉꯥ ꯑꯆꯥꯊꯥꯎ ꯇꯤꯟ ꯑꯅꯤ ꯑꯗꯒꯤ ꯄꯣꯠ ꯍꯥꯏꯗꯤ ꯑꯗꯨꯝ ꯄꯣꯠ ꯉꯥꯔꯤꯗꯤ ꯐꯪꯕ ꯅꯠꯇ꯭ꯔꯣ ꯑꯣꯏ ꯑꯣꯏ ꯑꯣꯏ ꯑꯗꯣ ꯉꯥ ꯀꯧꯇꯥꯗꯣ ꯀꯦꯟ ꯑꯍꯨꯝ ꯈꯛꯇꯪ ꯑꯗꯨꯒ ꯉꯥꯔꯤ ꯀꯦꯖꯤ ꯃꯉꯥ ꯑꯝꯒ ꯌꯦꯔꯨꯝ ꯌꯦꯔꯨꯝ ꯄ꯭ꯂꯦꯠꯇꯣ ꯃꯉꯥ ꯈꯛꯇꯪꯒ ꯊꯝꯕꯤꯔꯝꯃꯣ ꯑꯗꯨꯒ ꯍꯥꯏꯗꯤ ꯊꯨꯝ ꯊꯨꯝ ꯕꯣꯔꯥ ꯑꯃꯇꯪꯒ ꯃꯣꯔꯣꯛ ꯃꯣꯔꯣꯛꯇꯤ ꯌꯥꯎꯕꯤꯕ ꯅꯠꯇ꯭ꯔꯣ ꯑꯣ ꯉꯥ ꯑꯌꯥꯏꯕꯗꯤ ꯌꯥꯎꯕꯤꯕ꯭ꯔꯥ ꯑꯣ ꯉꯥ ꯑꯌꯥꯏꯕꯗꯣ ꯍꯥꯏꯗꯤ ꯀꯦꯖꯤ ꯇꯔꯨꯛꯃꯨꯛ ꯂꯧꯕ ꯌꯥꯒꯗꯕ ꯅꯠꯇ꯭ꯔꯣ

ꯊꯨꯝꯌꯥꯛꯄꯤꯗꯤ ꯌꯥꯎꯕꯤꯕ꯭ꯔꯣ ꯊꯨꯝꯌꯥꯛꯄꯤ ꯀꯦꯟꯗꯜ ꯀꯦꯟꯗꯜꯁꯨ ꯈꯔ ꯍꯥꯏꯗꯤ ꯄꯦꯛꯀꯦꯠ ꯀꯨꯟ ꯃꯨꯛꯈꯇꯪ ꯑꯗꯨꯝ ꯂꯧꯕ ꯌꯥꯒꯗꯕ ꯅꯠꯇ꯭ꯔꯣ ꯑꯗꯒꯤ ꯄꯣꯠꯆꯩ ꯑꯇꯣꯞ ꯑꯇꯣꯞꯄ ꯀꯩꯀꯩ ꯂꯩꯕꯤꯔꯤꯒꯦ ꯁꯞ ꯁꯥꯄꯣꯟ ꯁꯔꯞ ꯌꯥꯎꯕꯤꯔꯗꯤ ꯈꯔ ꯍꯥꯏꯗꯤ ꯈꯔ ꯌꯥꯝꯅ ꯑꯗꯨꯝ ꯊꯝꯕꯤꯔꯝꯃꯣ ꯁꯝꯄꯨꯁꯨ ꯑꯗꯨꯝ ꯊꯝꯕꯤꯔꯝꯃꯣ ꯈꯔ ꯌꯥꯝꯅ ꯑꯗꯣ ꯑꯥ ꯑꯗꯣ ꯑꯣꯖꯥ ꯃꯃꯟꯁꯦ ꯈꯔ ꯇꯥꯕꯤꯕꯗꯤ ꯌꯥꯔꯣꯏꯗ꯭ꯔꯥ ꯃꯃꯟꯁꯦ ꯍꯥꯏꯗꯤ

ꯍꯋꯥꯏ ꯍꯋꯥꯏ ꯃꯨꯛꯇꯤ ꯌꯥꯎꯕꯤꯕ꯭ꯔꯥ ꯍꯋꯥꯏ ꯃꯨꯛꯇꯤ ꯌꯥꯎꯕꯤꯕ꯭ꯔꯥ ꯍꯋꯥꯏ ꯃꯨꯛ ꯑꯥ ꯍꯋꯥꯏ ꯃꯨꯛꯀ ꯍꯋꯥꯏ ꯆꯅꯥꯒꯗꯣ ꯈꯔ ꯌꯥꯝ ꯌꯥꯟꯁꯟꯅꯔꯒ ꯀꯦꯖꯤ ꯃꯉꯥ ꯈꯛꯇꯪ ꯊꯝꯕꯤꯔꯝꯃꯣ ꯌꯥꯅꯤꯀꯣ ꯍꯣꯏ ꯍꯣꯏ ꯍꯣꯏ ꯍꯣꯏ ꯍꯣꯍꯣ ꯍꯣꯏ